ꯍꯜꯂꯣ ꯚꯥꯏ ꯍꯜꯂꯣ ꯑ ꯆꯥꯔꯕꯣ ꯚꯥꯏ ꯃꯊꯦꯜ ꯐꯥꯈꯤꯕ꯭ꯔꯣ ꯆꯥꯔꯦ ꯎꯝ ꯍꯥꯎꯏꯑꯦ ꯚꯥꯏ ꯅꯣꯡꯃ ꯀꯣꯏꯔꯨꯁꯤꯗꯅ ꯍꯣꯏ ꯀꯔꯤꯒꯤꯗ ꯒꯦꯠꯇꯤꯒꯤ ꯔꯦꯁꯇꯨꯔꯦꯟꯗꯣ ꯅꯧꯅ ꯍꯥꯡꯉꯦꯅꯁꯨ ꯇꯥꯏ ꯑꯗꯨꯗꯣ ꯑꯆꯥ ꯑꯊꯛꯁꯨ ꯌꯥꯝꯅ ꯍꯥꯎꯑꯦꯕ ꯃꯐꯗꯨꯁꯨ ꯌꯥꯝꯅ ꯐꯖꯩꯑꯦꯅ ꯏꯃꯥꯟꯅꯕꯅꯁꯨ ꯇꯝꯕ ꯍꯥꯏꯇꯔꯦ ꯑꯗꯣ ꯃꯐꯝꯗꯣ ꯑꯗꯨꯝ ꯇꯦꯁꯠ ꯇꯧꯕ ꯑꯣꯏꯅ ꯅꯣꯡꯃ ꯀꯣꯏꯕ ꯑꯣꯏꯅ ꯆꯠꯊꯣꯛꯎꯁꯦ ꯍꯣꯏ ꯑꯩꯁꯨ ꯍꯥꯏꯒꯦ ꯈꯂꯝꯃꯤꯅꯦ ꯚꯥꯏ ꯑꯗꯨꯗꯣ

ꯍꯣꯏ ꯔꯦꯁꯇꯨꯔꯅꯦꯠ ꯆꯠꯂꯒꯕꯨ ꯔꯦꯁꯇꯨꯔꯦꯟꯗ ꯌꯥꯎꯗꯦ ꯍꯥꯏꯕ꯭ꯔꯣ ꯃꯐꯝꯗꯨꯗ ꯍꯣꯏ ꯍꯣꯏ ꯍꯣꯏ ꯑꯗꯨꯗꯤ ꯚꯥꯏ ꯍꯟꯗꯛ ꯁꯦꯇꯔꯗꯦꯒꯨꯝꯕ ꯁꯦꯇꯔꯗꯦ ꯅꯠꯇꯔꯒ ꯐ꯭ꯔꯤꯗꯦꯒꯨꯝꯕꯗ ꯑꯣꯏꯅ ꯆꯠꯂꯁꯦ ꯚꯥꯏ

ꯍꯣꯏ ꯍꯣꯏ ꯚꯥꯏ ꯎꯝ ꯊꯝꯃꯦ ꯚꯥꯏ